ꯉꯁꯤꯗꯣ ꯑꯩ ꯒꯧꯍꯥꯇꯤꯗꯒꯤ ꯌꯨꯅꯤꯚꯔꯁꯤꯇꯤꯗꯒꯤ ꯊꯣꯛꯂꯛꯑꯒ ꯑꯩꯁꯦ ꯂꯝ ꯀꯣꯏꯕ ꯑꯃ ꯆꯠꯇꯧꯕꯅꯦꯕ ꯑꯗꯨꯗ ꯂꯝ ꯀꯣꯏꯕ ꯆꯠꯇꯧꯕ ꯑꯩꯈꯣꯏꯒꯤ ꯀꯦꯞꯁꯦ ꯑꯣꯔꯗꯔ ꯇꯧꯒꯤꯕꯁꯦ ꯀꯦꯞꯁꯦ ꯃꯈꯣꯏꯅ ꯀꯦꯟꯁꯦꯜ ꯇꯧꯔꯛꯑꯦ ꯑꯗꯣ ꯑꯗꯨ ꯃꯐꯝꯗꯨꯒꯤ ꯑꯩꯈꯣꯏ ꯃꯃꯥꯡ ꯆꯍꯤꯗꯒꯤ ꯑꯗꯨꯝ ꯆꯠꯀꯦ ꯍꯥꯏꯅ ꯑꯗꯨꯝ ꯄ꯭ꯂꯥꯟ ꯇꯧꯔꯒ ꯂꯩꯔꯛꯄ ꯃꯐꯝꯅꯦꯕ ꯑꯗꯣ ꯉꯁꯤꯁꯦ ꯅꯨꯃꯤꯠꯁꯨ ꯐꯔꯦ ꯑꯗꯒꯤ ꯁ꯭ꯀꯨꯜꯒꯤ ꯀ꯭ꯂꯥꯁꯀꯤ ꯀ꯭ꯂꯥꯁ ꯂꯩꯇ꯭ꯔꯦ ꯌꯨꯅꯤꯚꯔꯁꯤꯇꯤꯒꯤ ꯑꯗꯨꯒꯤꯁꯨ ꯑꯩꯈꯣꯏꯅ ꯑꯗꯨꯝ ꯃꯇꯝꯁꯦ ꯂꯦꯞꯊꯣꯛꯄꯅꯦꯕ ꯉꯁꯤ ꯆꯠꯂꯒꯦ ꯍꯥꯏꯅ ꯑꯗꯨꯒ ꯃꯣꯏꯅ ꯀꯦꯟꯁꯦꯜ ꯇꯧꯔꯛꯄꯁꯤꯗ ꯋꯥꯈꯜꯁꯤꯗꯤ ꯌꯥꯝ ꯅꯨꯡꯉꯥꯏꯇ꯭ꯔꯦ ꯑꯗꯨꯕꯨ ꯀꯦꯟꯁꯦꯜ ꯇꯧꯔꯛꯑꯕꯅꯤꯅ ꯀꯩꯗꯧꯔꯨꯅꯤ ꯀꯦꯟꯁꯦꯜ ꯇꯧꯔꯛꯑꯕꯅꯤꯅ ꯅꯦꯛꯁ ꯇꯥꯏꯝ ꯆꯠꯄ ꯇꯥꯕꯅꯤ ꯑꯗꯣ ꯀꯦꯟꯁꯦꯜ ꯇꯧꯔꯛꯏꯕ ꯗ꯭ꯔꯥꯏꯚꯔꯗꯨꯁꯨ ꯑꯃꯨꯛꯇꯪ ꯋꯥꯔꯤ ꯁꯥꯒꯦꯅ ꯈꯟꯕꯅꯦ ꯑꯗꯣ ꯃꯥꯁꯦ ꯐꯣꯟꯁꯦ ꯅꯣꯠ ꯔꯤꯆꯤꯕꯜ ꯇꯧꯔ ꯂꯩꯈ꯭ꯔꯦ ꯃꯇꯝ ꯈꯔ ꯉꯥꯏꯔꯒ ꯑꯩꯁꯦ ꯐꯣꯟ ꯇꯧꯔꯒ ꯀꯩꯒꯤ ꯀꯦꯟꯁꯦꯜ ꯇꯧꯔꯛꯏꯅꯣ ꯍꯥꯏꯅ ꯑꯝꯇꯪ ꯍꯪꯒꯦꯅ ꯈꯟꯕꯅꯦ ꯑꯗꯣ ꯐꯣꯟꯁꯦ ꯆꯠꯇꯕꯩ ꯐꯤꯕꯝ ꯑꯃ ꯂꯩꯕꯁꯤꯗ ꯁꯨꯝ ꯇꯜꯂꯕ ꯑꯩꯗꯣ ꯑꯗꯨꯅ ꯉꯁꯤꯗꯣ ꯆꯠꯍꯧꯗ꯭ꯔꯒꯁꯨ ꯑꯩꯈꯣꯏ ꯀꯣꯂꯦꯖꯇ ꯍꯜꯂꯛꯑꯒ ꯏꯟꯖꯣꯏ ꯇꯧꯅꯤ ꯏꯃꯥꯟꯅꯕꯤꯁꯤꯡꯒ ꯍꯣꯁꯇꯦꯜꯗ ꯆꯥꯃꯤꯟ ꯊꯛꯃꯤꯟꯅꯅꯤ ꯑꯃ ꯑꯃ ꯇꯧꯅꯤ ꯑꯗꯨꯃꯥꯏꯅ ꯑꯗꯨꯃꯥꯏꯅ ꯑꯩꯈꯣꯏ ꯏꯟꯖꯣꯏ ꯇꯧꯅꯤ ꯑꯗꯨ ꯁꯨꯝ ꯆꯠꯀꯅꯤ ꯍꯥꯏꯅ ꯄ꯭ꯂꯥꯟꯒꯨꯝꯕ ꯇꯧꯁꯤꯜꯂꯒ ꯆꯠꯇꯕꯗꯨꯗꯤ ꯅꯨꯡꯉꯥꯏꯇꯦꯗꯅ ꯑꯗꯨ ꯑꯗꯨꯒꯤ ꯁꯨꯝ ꯅꯨꯡꯉꯥꯏꯇꯕ ꯑꯃꯗꯤ ꯐꯥꯎꯋꯦ ꯑꯗꯣ ꯑꯍꯥꯟꯕ ꯆꯠꯀꯅꯤ ꯍꯥꯏꯅ ꯄ꯭ꯂꯥꯟ ꯇꯧꯔꯨꯔꯒ ꯆꯠꯄ ꯐꯪꯗꯕꯁꯤ ꯌꯥꯝ ꯅꯨꯡꯉꯥꯏꯇꯦ ꯅꯦꯛꯁ ꯇꯥꯏꯝꯗꯒꯤꯗꯤ ꯑꯩꯈꯣꯏꯅ ꯀꯦꯞꯇꯣ ꯐꯖꯅ ꯁꯣꯏꯔꯣꯏꯗꯕ ꯌꯥꯝ ꯔꯦꯁꯄꯣꯟꯁꯤꯕꯜ ꯑꯣꯏꯕ ꯀꯦꯞ ꯗ꯭ꯔꯥꯏꯚꯔ ꯑꯃꯗ ꯄꯥꯎ ꯐꯥꯎꯅꯔꯒ ꯑꯩꯈꯣꯏꯗꯣ ꯔꯤꯛꯁꯇꯣ ꯂꯧꯍꯟꯕ ꯄꯥꯝꯃꯦ ꯑꯗꯨꯅ ꯑꯩ ꯀꯀꯥꯗ ꯐꯣꯟ ꯑꯝꯇ ꯇꯧꯒꯦ ꯑꯩꯈꯣꯏꯒꯤ ꯗ꯭ꯔꯥꯏꯚꯔꯗꯨꯗ ꯍꯂꯣ ꯉꯁꯤꯗꯣ ꯑꯩꯈꯣꯏꯒꯤ ꯀꯦꯞ ꯗ꯭ꯔꯥꯏꯚꯔꯒꯤ ꯀꯦꯞ ꯗ꯭ꯔꯥꯏꯚꯔ ꯑꯣꯏꯔꯕ ꯅꯠꯇ꯭ꯔꯣ ꯉꯁꯤ ꯑꯩꯈꯣꯏꯅ ꯅꯦꯛꯆꯈꯤꯕ ꯀꯦꯞꯇꯣ ꯑꯗꯣ ꯉꯁꯤꯗꯣ ꯑꯩꯈꯣꯏ ꯆꯠꯀꯦ ꯍꯥꯏꯅ ꯄ꯭ꯂꯥꯟꯗꯤ ꯂꯣꯏ ꯂꯣꯏꯔꯕꯅꯤ ꯗ꯭ꯔꯦꯁꯀ ꯂꯣꯏ ꯂꯣꯏꯁꯜꯂꯕꯅꯤ ꯑꯗꯣ ꯀꯦꯟꯁꯦꯜ ꯇꯧꯕꯤꯔꯛꯏꯁꯤꯕꯨ ꯀꯩ ꯃꯔꯝ ꯂꯩꯔꯒꯦ ꯑꯣ ꯑꯣ ꯑꯇꯣꯞꯄꯗ ꯆꯠꯂꯦ ꯍꯥꯏꯕ ꯑꯗꯣ ꯑꯇꯣꯞꯄꯗ ꯆꯠꯂꯒꯁꯨ ꯑꯇꯣꯞꯄ ꯗ꯭ꯔꯥꯏꯚꯔ ꯑꯃ ꯀꯀꯥꯅ ꯁꯤꯟꯕꯤꯔꯛꯄ ꯑꯗꯨꯝ ꯌꯥꯒꯗ꯭ꯔꯥꯅ ꯈꯜꯂꯦ ꯑꯗꯣ ꯁꯤꯟꯕꯤ ꯁꯤꯟꯕꯤꯔꯛꯇ꯭ꯔꯕꯅꯤꯅ ꯃꯇꯨꯡꯗꯨ ꯎꯝ ꯀꯀꯥꯗꯣ ꯀꯀꯥꯗꯣ ꯑꯩꯈꯣꯏꯅ ꯍꯥꯏꯔꯛꯄ ꯃꯇꯝꯗ ꯈꯔ ꯀꯀꯥꯅꯁꯨ ꯔꯦꯁꯄꯣꯟꯁꯇꯨ ꯈꯔ ꯐꯖꯍꯟꯕꯤꯌꯣ ꯔꯦꯁꯄꯣꯟꯁꯤꯕꯜ ꯈꯔ ꯑꯣꯏꯕꯤꯌꯣ ꯑꯩꯈꯣꯏꯁꯨ ꯃꯐꯝꯗꯣ ꯌꯥꯝ ꯆꯠꯅꯤꯡꯉꯦ ꯆꯠꯅꯤꯡꯕꯗꯨꯅꯕꯨ ꯑꯩꯈꯣꯏꯅ ꯁꯔꯍꯣꯏꯗ ꯍꯥꯏꯔꯒ ꯑꯩꯈꯣꯏꯗꯒꯤ ꯁꯨꯇꯤ ꯄꯤꯕꯤꯌꯣ ꯑꯩꯈꯣꯏ ꯌꯨꯅꯤꯚꯔꯁꯤꯇꯤꯒꯤ ꯊꯣꯛꯄ ꯍꯣꯁꯇꯦꯜꯒꯤ ꯊꯣꯛꯄ ꯍꯥꯏꯅ ꯍꯥꯏꯈꯤꯕꯅꯦ ꯑꯗꯨꯅ ꯃꯈꯣꯏꯅꯁꯨ ꯑꯌꯥꯕꯗꯨ ꯄꯤꯕꯤꯔꯛꯄꯅꯤ ꯑꯗꯨꯅ ꯃꯇꯨꯡꯗꯗꯤ ꯑꯗꯨꯃꯥꯏꯅ ꯇꯧꯕꯤꯒꯅꯨ ꯃꯇꯝ ꯆꯥꯅ ꯂꯥꯛꯄꯤꯌꯣ ꯀꯦꯞ ꯗ꯭ꯔꯥꯏꯚꯔ ꯑꯃ ꯑꯣꯏꯕ ꯍꯥꯏꯕꯁꯦ ꯀꯀꯥ ꯔꯦꯁꯄꯣꯟꯁꯤꯕꯜ ꯌꯥꯝ ꯌꯥꯝꯕꯅꯦ ꯈꯣꯠꯄꯅꯦ ꯑꯩꯈꯣꯏ ꯁꯣꯁꯥꯏꯇꯤꯁꯤꯗ ꯔꯣꯜ ꯂꯧꯔꯤꯅꯦ ꯀꯀꯥ ꯍꯣꯏꯒꯤꯁꯨ ꯑꯍꯧꯕ ꯔꯣꯜ ꯌꯥꯎꯔꯤꯅꯤ ꯑꯗꯨꯅ ꯅꯆꯥꯃꯛꯅꯤ ꯈꯟꯕꯤꯔꯒ ꯑꯩꯈꯣꯏꯅ ꯍꯥꯏꯔꯛꯄ ꯃꯇꯝꯗꯁꯨ ꯈꯔ ꯔꯦꯁꯄꯣꯟꯁꯤꯕꯜꯗꯣ ꯈꯔ ꯂꯧꯕꯤꯌꯣ ꯅꯨꯡꯗꯤ ꯌꯥꯝ ꯅꯨꯡꯉꯥꯏꯇꯦ ꯆꯠꯀꯦ ꯍꯥꯏꯅ ꯆꯠꯇ꯭ꯔꯒ ꯁꯨꯃꯥꯏꯅ ꯇꯧꯕꯁꯤ ꯍꯣꯏ ꯀꯀꯥꯒꯤ ꯍꯣꯏꯅꯦ ꯍꯣꯏ ꯍꯣꯏ ꯎꯝ ꯌꯦꯁ ꯑ ꯀꯀꯥꯒꯤ ꯑꯆꯤꯟꯕꯕꯨꯗꯤ ꯂꯩꯔꯝꯕ ꯌꯥꯏ ꯑꯗꯨ ꯅꯆꯥꯍꯣꯏꯒꯤꯁꯨ ꯈꯔ ꯈꯟꯕꯤꯕ ꯌꯥꯏꯗꯅ ꯆꯠꯀꯦ ꯍꯥꯏꯅ ꯈꯜꯂꯒ ꯆꯠꯄ ꯐꯪꯗꯕꯁꯤꯁꯨ ꯅꯨꯡꯉꯥꯏꯇꯕ ꯑꯃꯗꯤ ꯑꯗꯨꯝ ꯑꯣꯏꯌꯦꯕ ꯑꯗꯨꯅ ꯀꯀꯥꯅ ꯃꯇꯨꯡꯗꯗꯤ ꯁꯤꯟꯕꯤꯔꯣ ꯑꯗꯨꯅ ꯑꯩꯈꯣꯏꯁꯨ ꯃꯊꯪꯒꯤ ꯀꯣꯂꯦꯖ ꯋꯤꯛ ꯂꯣꯏꯔꯕ ꯃꯇꯨꯡꯗ ꯑꯩꯈꯣꯏꯅ ꯑꯩꯈꯣꯏꯒꯤ ꯍꯣꯂꯤꯗꯦ ꯐꯪꯒꯅꯤ ꯑꯗꯨꯗ ꯑꯩꯈꯣꯏ ꯏꯃꯥꯟꯅꯕꯤꯍꯣꯏ ꯄꯨꯜꯂꯒ ꯑꯗꯨꯝ ꯀꯀꯥꯗ ꯍꯥꯏꯖꯔꯛꯀꯦ ꯃꯇꯝꯗꯨꯗ ꯀꯀꯥꯅꯁꯨ ꯍꯔꯥꯎ ꯍꯔꯥꯎ ꯂꯥꯛꯄꯤꯔꯒ ꯃꯐꯝꯗꯨꯗ ꯀꯣꯏꯕ ꯆꯠꯃꯤꯟꯅꯔꯨꯔꯁꯦ ꯑꯗꯨꯅ ꯀꯦꯞꯇꯣ ꯀꯦꯟꯁꯦꯜ ꯇꯧꯔꯛꯄꯗꯣ ꯅꯨꯡꯉꯥꯏꯗꯤ ꯅꯨꯡꯉꯥꯏꯇꯦ